ꯍꯣꯏ ꯃꯅꯤꯃꯨꯔꯗꯁꯨ ꯁꯣꯔꯁ ꯏꯅꯐ ꯁꯣꯔꯁ ꯃꯌꯥꯝ ꯂꯩ ꯑꯗꯨꯕꯨ ꯏꯟꯐ꯭ꯔꯥ ꯏꯁꯇ꯭ꯔꯛꯆꯔꯕꯨꯗꯤ ꯁꯨꯅ ꯂꯩꯇꯦ

ꯏꯟꯐ꯭ꯔꯥ ꯏꯁꯇ꯭ꯔꯛꯆꯔꯕꯨꯗꯤ ꯁꯨꯅ ꯂꯩꯇꯦ ꯑꯗꯨꯕꯨ ꯐꯥꯏꯚ ꯏꯁꯇꯥꯔ ꯍꯣꯇꯦꯜ ꯐꯥꯏꯚ ꯏꯁꯇꯥꯔ ꯍꯣꯇꯦꯜ ꯃꯔꯨꯑꯣꯏꯅ ꯄꯣꯔꯇ꯭ꯔꯦ ꯑꯗꯨꯒ ꯇꯨꯔꯤꯁꯁꯤꯡꯅ ꯑꯦꯇ꯭ꯔꯦꯛ ꯇꯧꯒꯗꯧꯕ ꯃꯐꯝ ꯑꯩ ꯈꯔ ꯍꯥꯏꯖꯒꯦ ꯂꯣꯛꯇꯥꯛ ꯂꯦꯛ ꯂꯣꯛꯇꯥꯛ ꯂꯦꯛꯁꯦ ꯃꯅꯤꯄꯨꯔꯗ ꯈ꯭ꯋꯥꯏꯗꯒꯤ ꯐꯖꯕ ꯂꯣꯛꯇꯥꯛ ꯂꯦꯛ ꯃꯐꯝ ꯑꯃꯅꯤ ꯃ꯭ꯌꯨꯖꯤꯌꯝ ꯃ꯭ꯌꯨꯖꯤꯌꯝ ꯃ꯭ꯌꯨꯖꯤꯌꯝꯁꯨ ꯇꯨꯔꯤꯁꯁꯤꯡꯅ ꯑꯦꯇ꯭ꯔꯦꯛ ꯂꯥꯛꯑꯒ ꯚꯤꯖꯤꯠ ꯇꯧꯕ ꯌꯥꯕ ꯃ꯭ꯌꯨꯖꯤꯌꯝ ꯑꯃꯅꯤ ꯑꯗꯨꯒ ꯁꯤꯔꯣꯏ ꯂꯤꯂꯤ ꯁꯤꯔꯣꯏ ꯂꯤꯂꯤ ꯑꯇꯩ ꯄ꯭ꯔꯤꯊꯤꯕꯤꯗ ꯐꯪꯗꯕ ꯁꯥꯠꯇꯕ ꯂꯩ ꯑꯃꯅꯤ ꯑꯗꯨꯒ ꯆꯍꯤ ꯑꯃꯅ ꯑꯇꯩꯗꯁꯨ ꯑꯇꯩꯗ ꯁꯥꯠꯄ ꯉꯝꯗꯕ ꯂꯩ ꯑꯃꯅꯤ ꯑꯗꯨꯒ ꯖꯨꯀꯣ ꯕꯦꯜꯂꯤ ꯖꯨꯀꯣ ꯕꯦꯜꯂꯤꯁꯨ ꯇꯨꯔꯤꯁꯁꯤꯡꯅ ꯌꯥꯝ ꯄꯥꯝꯒꯗꯧꯕ ꯃꯐꯝ ꯑꯃꯅꯤ ꯃꯣꯏꯅ ꯆꯠꯂꯒ ꯀꯔꯤ ꯀꯔꯤ ꯃꯣꯏꯒꯤ ꯐꯖꯕ ꯃꯌꯥꯝ ꯌꯦꯡꯅꯕꯅꯤ ꯃꯤ ꯑꯇꯩꯁꯤꯡꯁꯨ ꯑꯗꯨꯒ ꯀꯪꯂꯥ ꯀꯪꯂꯥ ꯃꯅꯤꯄꯨꯔ ꯈꯣꯏꯗ ꯆꯠꯅꯕ ꯀꯪꯂꯥ ꯇꯨꯔꯤꯁꯁꯤꯡꯁꯨ ꯆꯠꯄ ꯌꯥꯏ ꯂꯥꯛꯄꯁꯨ ꯌꯥꯏ ꯑꯗꯨꯝ ꯐꯗꯤ ꯐꯖꯩ ꯑꯗꯣ ꯀꯩꯕꯨꯜ ꯂꯝꯖꯥꯎ ꯅꯦꯁꯅꯦꯜ ꯄꯥꯛ ꯀꯩꯕꯨꯜ ꯂꯝꯖꯥꯎ ꯍꯥꯏꯗꯤ ꯀꯩꯕꯨꯜ ꯀꯩ ꯅꯦꯁꯅꯦꯜ ꯄꯥꯛ ꯃꯅꯤꯄꯨꯔꯒꯤ ꯅꯦꯁꯅꯦꯜ ꯄꯥꯛ ꯑꯗꯨꯒ ꯑꯩꯈꯣꯏ ꯐꯥꯏꯕ ꯏꯁꯇꯥꯔ ꯍꯣꯇꯦꯜ ꯇꯨ ꯏꯝꯄ꯭ꯔꯨꯞ ꯏꯝꯄ꯭ꯔꯨꯞ ꯑꯣꯏꯅꯕ ꯑꯩꯈꯣꯏ ꯒꯣꯕꯔꯃꯦꯟ ꯒꯣꯕꯔꯃꯦꯟ ꯁꯥꯏꯠꯇꯒꯤ ꯈꯔ ꯍꯦꯜꯞ ꯈꯔ ꯃꯇꯦꯡ ꯄꯥꯡꯕ ꯇꯥꯏ ꯑꯗꯨꯒ ꯀꯦꯞ ꯄ꯭ꯔꯣꯄꯔ ꯀꯦꯞ ꯐꯥꯏꯚ ꯏꯁꯇꯥꯔ ꯍꯣꯇꯦꯜ ꯀꯦꯞꯇꯣ ꯃꯌꯥꯝ ꯂꯩ